ꯄꯥꯝꯕꯤꯁꯤꯡ ꯊꯥꯗꯨꯅ ꯁꯤꯖꯤꯟꯅꯈ꯭ꯔꯕ ꯂꯩꯕꯥꯛ ꯑꯗꯨ ꯑꯃꯨꯛ ꯍꯟꯅ ꯊꯥꯅꯕ ꯍꯣꯠꯅꯕꯗ ꯂꯩꯕꯥꯛ ꯑꯗꯨꯕꯨ ꯑꯃꯨꯛ ꯍꯟꯅ ꯈꯣꯏꯗꯣꯛꯂꯕ ꯁꯟꯊꯤ ꯁꯩꯌꯨꯡ ꯍꯥꯞꯇꯨꯅ ꯕꯔꯃꯤ ꯀꯝꯄꯣꯁ ꯍꯥꯞꯇꯨꯅ ꯂꯩꯕꯥꯛ ꯂꯩꯍꯥꯎ ꯂꯩꯅꯕ ꯄꯥꯝꯕꯤ ꯑꯗꯨꯕꯨ ꯃꯄꯥꯡꯒꯟ ꯀꯟꯅꯕ ꯍꯣꯠꯅꯒꯅꯤ ꯀꯥꯡꯈꯨꯟ ꯁꯦꯝꯗꯨꯅ ꯆꯨꯔꯤ ꯍꯥꯏꯒꯠꯇꯨꯅ ꯃꯔꯨ ꯃꯔꯥꯡ ꯑꯗꯨ ꯊꯥꯒꯅꯤ ꯃꯇꯝ ꯃꯇꯝꯒꯤ ꯏꯁꯤꯡ ꯆꯥꯏꯕꯤꯒꯅꯤ ꯃꯈꯣꯡ ꯌꯥꯟꯕꯤꯒꯅꯤ ꯃꯇꯝ ꯃꯇꯝꯒꯤ ꯂꯥꯏꯅꯥ ꯇꯤꯟꯅꯥ ꯂꯥꯛꯄꯗ ꯍꯤꯗꯥꯛ ꯂꯥꯡꯊꯛ ꯀꯥꯞꯊꯣꯛꯀꯅꯤ